ꯑꯩꯈꯣꯏ ꯃꯣꯔꯦ ꯍꯥꯏꯔꯤꯕ ꯃꯐꯝ ꯑꯁꯤꯗꯗꯤ ꯌꯥꯝꯅ ꯁꯥꯕꯅ ꯃꯔꯝ ꯑꯣꯏꯔꯒ ꯃꯍꯩ ꯃꯔꯣꯡ ꯊꯥꯕ ꯃꯇꯝꯗ ꯌꯥꯝꯅ ꯈꯜꯂꯤ ꯑꯩꯈꯣꯏ ꯁ꯭ꯋꯥꯏꯗ ꯌꯥꯝꯅ ꯊꯥꯅꯕ ꯇꯣꯉꯥꯟ ꯇꯣꯉꯥꯟꯕ ꯃꯍꯩ ꯃꯔꯣꯡꯁꯤꯡ ꯑꯗꯨꯗꯤ ꯇꯔꯕꯨꯖꯥ ꯑꯋꯥ ꯊꯕꯤ ꯌꯨꯕꯤ ꯀ꯭ꯋꯥ ꯃꯔꯨ ꯌꯣꯡꯆꯥꯛ ꯑꯁꯤꯅ ꯆꯤꯡꯕ ꯀꯌꯥ ꯑꯌꯥꯝꯕ ꯃꯇꯝꯗ ꯊꯥꯅꯩ ꯑꯗꯨꯒ ꯅꯤꯡꯊꯝ ꯊꯥꯒꯤ ꯃꯇꯝ ꯂꯥꯛꯄꯗ ꯒꯣꯕꯤ ꯍꯪꯒꯥꯝ ꯍꯋꯥꯏ ꯊꯔꯥꯛ ꯅꯣꯕꯥꯞ ꯄꯨꯡꯗꯣꯟ ꯑꯁꯤꯒꯨꯝꯕ ꯀꯌꯥ ꯑꯁꯤꯒꯤ ꯃꯍꯩ ꯃꯔꯣꯡꯁꯤꯡ ꯑꯗꯨ ꯊꯥꯅꯩ